ꯑꯩꯈꯣꯏꯅ ꯐꯤ ꯂꯣꯟꯕ ꯐꯤ ꯀꯛꯄ ꯃꯦꯆꯤꯟ ꯃꯦꯆꯤꯟꯅ ꯆꯤꯡꯕ ꯑꯩꯈꯣꯏꯗ ꯗꯔꯀꯥꯔ ꯑꯣꯏꯕꯁꯤꯡ ꯑꯗꯨ ꯑꯩꯈꯣꯏꯅ ꯑꯩꯈꯣꯏꯒꯤ ꯁꯦꯠꯅꯕ ꯐꯤ ꯏꯟꯅꯕ ꯁꯦꯠꯅꯕ ꯐꯅꯦꯛ ꯏꯟꯅꯕ ꯏꯟꯅꯐꯤ ꯂꯤꯠꯅꯕ ꯐꯨꯔꯤꯠꯅ ꯆꯤꯡꯕ ꯇꯨꯕꯒꯤ ꯗꯔꯀꯥꯔ ꯑꯣꯏꯕ ꯑꯩꯈꯣꯏꯅ ꯂꯪ ꯌꯦꯇꯨꯝ ꯃꯦꯆꯤꯟ ꯅ ꯆꯤꯡꯕꯁꯦ ꯑꯩꯈꯣꯏꯅ ꯄꯥꯝꯖꯩ ꯑꯗꯨꯅ ꯂꯪ ꯌꯦꯇꯨꯝ ꯃꯦꯆꯤꯟ ꯌꯥꯎꯗ꯭ꯔꯒꯗꯤ ꯑꯩꯈꯣꯏꯅ ꯁꯦꯠꯅ ꯏꯟꯅꯔꯤꯕ ꯐꯤꯔꯣꯟꯁꯤꯡꯁꯤ ꯀꯗꯥꯏꯗꯒꯤ ꯇꯨꯒꯅꯤ ꯑꯗꯨꯅ ꯑꯩꯈꯣꯏꯗ ꯌꯥꯝꯅ ꯑꯗꯨꯒꯨꯝꯕꯅ ꯃꯔꯨ ꯑꯣꯏꯖꯩ ꯑꯗꯨꯒꯨꯝꯕ ꯂꯩꯔ ꯀꯥꯟꯗ ꯐꯤꯔꯣꯟꯁꯤ ꯇꯨꯒꯗꯣꯔꯤꯕꯅꯤ ꯂꯪ ꯌꯦꯇꯨꯝ ꯃꯦꯆꯤꯟ ꯌꯥꯎꯗꯅ ꯐꯤ ꯇꯨꯕ ꯌꯥꯕ ꯅꯠꯇꯕꯅꯤꯅ ꯑꯗꯨꯒ ꯃꯤꯑꯣꯏꯕꯒꯤ ꯍꯛꯆꯥꯡꯗ ꯐꯨꯔꯤꯠ ꯏꯟꯅꯐꯤ ꯐꯅꯦꯛꯅ ꯆꯤꯡꯕ ꯁꯤꯖꯤꯟꯅꯕꯗ ꯌꯥꯝꯅ ꯗꯔꯀꯥꯔ ꯑꯣꯏꯅ ꯁꯤꯖꯤꯟꯅꯒꯗꯕꯅꯦꯅ ꯑꯩꯈꯣꯏꯅ ꯃꯔꯝ ꯑꯗꯨꯅ ꯑꯩꯈꯣꯏꯅ ꯑꯗꯨꯗ ꯆꯪꯗꯣꯔꯤꯕ ꯃꯦꯇꯦꯔꯦꯜꯁꯤꯡꯗꯨ ꯂꯣꯏꯅ ꯄꯥꯝꯖꯩ